ꯑꯥꯎ ꯃꯥꯅꯦ ꯌꯥꯅꯤꯌꯦ ꯀꯔꯝꯕꯒꯤ ꯑꯣꯏꯗꯣꯏꯅꯣ ꯃꯤ ꯀꯌꯥꯒꯤ ꯑꯣꯏꯗꯣꯏꯅꯣ ꯁ꯭ꯂꯤꯄꯔꯗꯗꯤ ꯃꯤ ꯑꯃꯗ ꯂꯤꯁꯤꯡ ꯑꯅꯤꯒ ꯆꯃꯉꯥ ꯑꯣꯏꯅꯤꯑꯦ ꯑꯗꯨꯗꯤ ꯑꯥꯏ ꯗꯤ ꯄ꯭ꯔꯨꯐ ꯑꯃꯒ ꯄꯩꯁꯥꯗꯨꯒ ꯊꯕꯤꯔꯛꯑꯣ ꯑꯗꯨꯗꯨꯒ ꯀꯥꯛꯆꯔꯛꯑꯒꯦ